ꯍꯜꯂꯣ ꯑꯥ ꯇꯥꯏꯌꯦ ꯍꯥꯏꯔꯛꯑꯣ

ꯌꯥꯏꯅꯦ ꯀꯥꯡꯗꯨꯗꯤ ꯑꯁ ꯌꯦꯡꯅꯤꯡꯉꯤꯕꯅꯤꯅꯦ ꯀꯥꯡ ꯁꯥꯟꯅꯕꯁꯦ ꯇꯤ ꯚꯤ ꯅꯨꯡꯕꯤꯗꯕꯨꯗꯤ ꯍꯥꯏꯐꯦꯠ ꯎꯔꯦ ꯀꯥꯡ ꯁꯥꯟꯅꯕ ꯗꯥꯏꯔꯦꯛ ꯑꯝꯇꯪ ꯌꯦꯡꯕ ꯆꯠꯅꯤꯡꯉꯤꯕꯅꯤꯅꯦ ꯆꯠꯁꯤꯅꯦ ꯌꯥꯏꯌꯦ ꯑꯗꯣ ꯅꯪ ꯆꯠꯁꯦ ꯏꯕꯥꯟꯅꯤꯈꯛꯇꯪ ꯆꯠꯄ ꯅꯨꯡꯉꯥꯏꯇ꯭ꯔꯁꯨ ꯅꯪ ꯅꯃꯥꯟꯅꯕ ꯂꯩꯔꯗꯤ ꯅꯃꯥꯟꯅꯕ ꯈꯔ ꯍꯧꯔꯛꯑꯣ ꯑꯩꯁꯨ ꯏꯃꯥꯟꯅꯕ ꯑꯅꯤ ꯂꯩꯌꯦꯕ ꯑꯗꯨꯅ ꯆꯠꯁꯦ ꯆꯠꯁꯦꯅ ꯍꯥꯏꯕꯅꯦꯕ ꯊꯕꯛ ꯁꯪꯗ ꯆꯠꯇꯗꯅ ꯂꯩꯔꯦ ꯍꯟꯗꯛꯇꯤ ꯁꯣꯏꯗꯅ ꯆꯠꯁꯦ ꯅꯪꯅꯒ ꯍꯥꯏꯔꯛꯑꯦ ꯆꯠꯅꯕ ꯍꯣꯠꯅꯇꯥꯔꯦꯅ ꯍꯛꯗꯛꯇꯤ ꯆꯠꯇꯥꯔꯦꯅꯦ ꯏꯃꯥꯟꯅꯕ ꯑꯅꯤꯗꯨꯁꯨ ꯍꯧꯕꯤꯔꯛꯑꯒꯦ

ꯑꯥ ꯑꯥ ꯑꯥ ꯑꯗꯣ ꯑꯥ ꯑꯩꯁꯨ ꯇꯤ ꯚꯤꯗ ꯍꯥꯏꯐꯦꯠ ꯎꯔꯦ ꯃꯣꯏꯁꯤ ꯍꯨꯟꯕꯅꯦꯕ ꯍꯨꯟꯕꯗ ꯃꯣꯏ ꯑꯁꯣꯝꯗ ꯄꯥꯟꯅꯕ ꯂꯩꯌꯦꯕ ꯍꯥꯏꯐꯦꯠ ꯇꯤ ꯚꯤꯗ ꯌꯦꯡꯕꯗ ꯑꯗꯨꯝ ꯄꯥꯜꯂꯗꯤ ꯄꯣꯏꯟ ꯀꯌꯥꯅꯣ ꯐꯪꯅꯕ ꯑꯗꯨ ꯐꯪꯅꯕ ꯀꯥꯏꯅ ꯃꯣꯏ ꯃꯤ ꯃꯁꯤꯡ ꯈꯥꯏꯗꯣꯛꯅꯔꯒ ꯁꯥꯟꯅꯩꯅꯦꯕ ꯂꯝ ꯂꯝ ꯑꯗꯣ ꯆꯠꯂꯒꯗꯤ ꯍꯟꯗꯛ ꯆꯠꯂꯒꯗꯤ ꯐꯖꯅ ꯃꯦꯟ ꯇꯥꯅ ꯑꯈꯪ ꯑꯍꯩꯗ ꯐꯖꯅ ꯌꯦꯡꯉꯒ ꯑꯗꯨꯝ ꯈꯪꯒꯅꯤꯗꯅ ꯑꯗꯨ ꯑꯝꯇꯪ ꯈꯪꯗꯣꯛꯁꯦꯕ ꯑꯗꯣ ꯆꯠꯂꯗꯤ ꯏꯝꯐꯥꯜ ꯇꯥꯟꯅ ꯆꯠꯇꯣꯏꯅꯤꯅ ꯒꯥꯔꯤ ꯅꯨꯡꯂꯤꯗꯣ ꯅꯣꯏ ꯅꯃꯥꯟꯅꯕꯁꯤꯡ ꯒꯥꯔꯤ ꯂꯩꯕ ꯂꯩꯇ꯭ꯔꯣ ꯑꯣ ꯑꯗꯨ ꯑꯩꯒꯤꯁꯨ ꯏꯃꯥꯟꯅꯕꯒꯤ ꯂꯩꯌꯦꯕ ꯑꯃ ꯄꯨꯔꯛꯑꯒꯦ ꯑꯩꯈꯣꯏ ꯑꯍꯨꯝ ꯃꯔꯤ ꯇꯣꯡꯉꯛꯑꯒꯦ ꯅꯪꯒꯤꯁꯨ ꯑꯍꯨꯝ ꯃꯔꯤ ꯇꯣꯡꯉꯛꯑꯣ ꯑꯗꯨꯒ ꯒꯥꯔꯤ ꯑꯅꯤ ꯆꯠꯂ ꯂꯣꯏꯔꯦ ꯀꯩꯅꯣ ꯑꯥ ꯌꯦꯡꯉꯨꯁꯦ ꯑꯥ ꯑꯣ ꯑꯗꯨꯅꯦ ꯑꯗꯨꯗ ꯆꯠꯅꯕ ꯍꯣꯠꯅꯔꯁꯦꯕꯀꯣ ꯍꯧꯖꯤꯛ ꯍꯧꯖꯤꯛ ꯀꯔꯤ ꯀꯔꯤ ꯊꯕꯛ ꯁꯨꯔꯤꯒꯦꯅꯦ ꯅꯪꯕꯣ ꯑꯣ ꯑꯣ ꯐꯩꯅꯦ ꯑꯗꯨꯒꯨꯝꯕ ꯊꯕꯛ ꯑꯩꯁꯨ ꯑꯣꯇꯣ ꯊꯧꯋꯦ ꯑꯣꯇꯣꯗꯨꯗ ꯀꯩꯅꯣ ꯄꯦꯁꯦꯟꯖꯔ ꯔꯤꯖꯥꯔꯚ ꯅꯨꯡꯖꯥꯔꯚ ꯂꯥꯛꯄ ꯑꯍꯜ ꯑꯣꯏꯔꯕꯅꯤꯅ ꯔꯤꯖꯥꯔꯚ ꯅꯨꯡꯖꯥꯔꯚ ꯂꯥꯛꯄ ꯈꯔ ꯆꯠꯂꯦ ꯑꯗꯨꯒ ꯀꯥꯍꯦꯟꯅ ꯄꯦꯁꯦꯟꯖꯔ ꯄꯨꯔꯒ ꯀꯟꯅ ꯊꯧꯕꯗꯤ ꯉꯝꯗꯦ ꯃꯔꯛ ꯃꯔꯛꯇ ꯊꯧꯋꯤ ꯑꯥ ꯑꯗꯨ ꯊꯧꯗꯤ ꯊꯧꯋꯦ ꯑꯗꯨ ꯇꯥꯟ ꯍꯤꯡꯗꯕꯗꯤ ꯌꯥꯗꯕꯅꯤꯅ ꯇꯥꯟꯗꯕꯗꯤ ꯌꯥꯗꯕꯅꯤꯅ ꯄꯩꯁꯥ ꯈꯔ ꯈꯔꯗꯤ ꯇꯥꯜꯂꯦ ꯑꯗꯨꯃꯛ ꯉꯥꯏꯔꯦ ꯑꯩ ꯁꯨꯔꯨꯕꯕꯨ ꯑꯗꯣ ꯑꯣ ꯑꯗꯨꯅꯦ ꯆꯠꯂꯕꯅꯤꯅ ꯏꯝꯐꯥꯜꯗꯅꯤꯅ ꯈꯣꯔꯁꯥ ꯈꯔ ꯄꯥꯏꯗꯗꯤ ꯌꯥꯔꯣꯏꯌꯦꯕ ꯑꯗꯣ ꯇꯤꯟꯗꯣꯏꯅꯦ ꯃꯤ ꯃꯌꯥꯝ ꯌꯦꯡꯗꯣꯏꯅꯦ

ꯆꯥꯛ ꯏꯁꯤꯡ ꯆꯥꯔꯕꯣ ꯑꯣ ꯑꯥ ꯍꯥꯏꯒ꯭ꯔꯣ ꯑꯥ ꯑꯗꯨꯅꯦ ꯑꯩꯒꯤꯁꯨ ꯁꯣꯏꯔꯔꯣꯏ ꯏꯃꯥꯟꯅꯕꯁꯤꯡꯗꯨ ꯍꯥꯟꯅ ꯃꯣꯏꯅꯕꯨ ꯍꯥꯟꯅ ꯍꯧ ꯂꯩꯔꯕꯅꯤ ꯑꯩꯈꯣꯏꯅ ꯑꯩꯈꯣꯏꯁꯨ ꯀꯥꯡ ꯍꯥꯏꯁꯤ ꯇꯤ ꯚꯤꯗ ꯎꯕꯅꯤꯅ ꯈꯪꯗꯕꯩꯋꯥꯅꯦ ꯀꯥꯡ ꯃꯔꯨꯁꯦ ꯑꯩꯈꯣꯏꯒꯤ ꯆꯤꯡꯗꯒ ꯄꯥꯟꯕ ꯀꯥꯡ ꯃꯔꯨꯗꯨꯔ ꯈꯪꯗꯦꯕ ꯃꯣꯏꯅ ꯊꯥ ꯂꯪꯉꯤꯗꯣ ꯖꯔ ꯖꯔ ꯆꯦꯜꯂꯦꯕ ꯈꯔꯁꯨ ꯄꯥꯛꯀꯨꯝ ꯆꯥꯎꯒꯨꯝ ꯇꯧꯋꯦꯕ

ꯑꯥꯎ ꯑꯗꯨꯅꯦ ꯍꯥꯏꯁꯦ ꯃꯑꯣꯡ ꯑꯃꯗꯤ ꯇꯧꯋꯦ ꯑꯗꯨ ꯆꯠꯂꯒꯗꯤ ꯍꯟꯗꯛꯇꯤ ꯈꯪꯉꯛꯑꯅꯤꯗꯅ ꯂꯣꯏꯅ ꯃꯤꯠꯅ ꯗꯥꯏꯔꯦꯛ ꯃꯤꯠꯅ ꯗꯥꯏꯔꯦꯛ ꯁꯥꯟꯅꯐꯝꯗꯣ ꯎꯔꯗꯧꯕꯅꯤꯅ ꯑꯦꯁ ꯁꯤꯗꯤ ꯁꯤꯅꯤ ꯁꯤꯅꯤꯗꯣ ꯈꯪꯉꯅꯤꯗꯅ ꯑꯗꯣ ꯑꯩꯈꯣꯏ ꯃꯅꯤꯄꯨꯔꯒꯤ ꯑꯍꯜꯁꯤꯡꯁꯤ ꯀꯥꯡ ꯁꯥꯟꯅꯕꯗ ꯊꯋꯥꯏ ꯌꯥꯝ ꯌꯥꯎꯋꯦꯕ ꯑꯗꯨꯁꯨ ꯑꯩꯈꯣꯏ ꯃꯅꯤꯄꯨꯔꯒꯤ ꯑꯣꯏꯅ ꯁꯥꯟꯅꯕ ꯄꯨꯊꯣꯛꯏꯕꯅꯤꯅ ꯃꯗꯨ ꯑꯩꯈꯣꯏꯅꯁꯨ ꯊꯋꯥꯏ ꯌꯥꯎꯅ ꯑꯩꯈꯣꯏꯁꯨ ꯑꯍꯜ ꯑꯣꯏꯔꯛꯀꯗꯧ ꯂꯩꯔꯕꯅꯤꯅꯀꯣ ꯌꯦꯡꯍꯧꯕ ꯀꯩꯅꯣ ꯇꯧꯅꯕ ꯈꯪꯖꯤꯜꯍꯧꯕ ꯄꯣꯠ ꯑꯁꯦ ꯀꯥꯟꯅꯅꯦꯕ ꯍꯣꯏ ꯍꯣꯏ

ꯑꯥ ꯑꯣ ꯌꯥꯔꯦ ꯌꯥꯔꯦ ꯍꯟꯗꯛꯇꯤ ꯁꯣꯏꯗꯅ ꯆꯠꯅꯕ ꯍꯣꯠꯅꯔꯁꯤ